ꯍꯜꯂꯣ ꯁꯤꯒꯤꯁꯤ ꯏꯝꯐꯥꯜ ꯀꯦꯕ ꯁꯥꯔꯕꯤꯁ ꯑꯣꯏꯗꯣꯏꯅꯤꯀꯣ ꯀꯦꯕ ꯑꯝꯇ ꯕꯨꯛ ꯇꯧꯖꯒꯦ ꯇꯧꯕꯅꯦ ꯄꯤꯛ ꯑꯞ ꯄꯣꯏꯟꯁꯤ ꯈꯨꯌꯥꯊꯣꯡ ꯄꯨꯈ꯭ꯔꯤ ꯑꯆꯧꯕꯗꯒꯤ ꯑꯣꯏꯗꯣꯏꯅꯦ ꯑꯗꯨꯒ ꯗ꯭ꯔꯣꯞꯅ ꯁꯤꯡꯖꯃꯩꯅꯤ ꯃꯤ ꯑꯅꯤ ꯈꯛꯇꯅꯦ ꯅꯨꯡꯊꯤꯜ ꯄꯨꯡ ꯑꯍꯨꯝ ꯑꯗꯨꯋꯥꯏꯗ ꯂꯥꯛꯄꯤꯕ ꯌꯥꯒꯗ꯭ꯔꯥ